ꯑꯣ ꯑꯩꯒꯤ ꯖꯦꯛꯀꯦꯠꯁꯦꯀꯣ ꯃꯃꯟꯅ ꯐꯥꯏꯚ ꯇ꯭ꯔꯤꯄꯜ ꯅꯥꯏꯟꯒꯤꯅꯦ ꯌꯥꯝ ꯐꯖꯕ ꯀ꯭ꯋꯥꯂꯤꯇꯤꯅꯦ ꯐꯤꯅꯦ ꯃꯥꯒꯤ ꯐꯤꯁꯦ ꯄꯣꯂꯤꯁꯇꯔ ꯐꯤꯅꯦ ꯃꯅꯨꯡꯗ ꯀꯣꯇꯟ ꯍꯥꯞꯄꯦ ꯑꯗꯨꯒ ꯁꯣꯐ ꯄꯦꯗꯤꯡ ꯑꯣꯏꯌꯦ ꯌꯥꯝ ꯏꯁꯃꯨꯠ ꯑꯣꯏꯌꯦ ꯏꯁꯇꯤꯆꯤꯡꯒꯨꯝꯕ ꯐꯤꯅꯤꯁꯤꯡꯒꯨꯝꯕ ꯃꯥꯒꯤ ꯄ꯭ꯔꯗꯛꯁꯤ ꯌꯥꯝ ꯀ꯭ꯋꯥꯂꯤꯇꯤ ꯐꯖꯩ